ꯍꯌꯦꯡꯁꯦ ꯊꯥꯡꯃꯩꯕꯟꯒꯤ ꯁꯤꯡꯖꯨꯗꯨꯗ ꯑꯃꯨꯛꯇ ꯆꯥꯃꯤꯟꯅꯔꯨꯁꯦ ꯍꯥꯏꯒꯦ ꯇꯧꯕꯅꯦ ꯄꯨꯡꯁꯦ ꯄꯨꯡ ꯅꯨꯡꯙꯤꯟ ꯇꯥꯂꯛ ꯄꯨꯡ ꯃꯔꯤ ꯁ꯭ꯋꯥꯏꯁꯤꯗ ꯁꯪꯒꯗ꯭ꯔꯥ ꯑꯣꯀꯦ ꯑꯩꯈꯣꯏꯒꯤ ꯐꯔꯦ ꯑꯩꯈꯣꯏꯒꯤ ꯊꯥꯡꯃꯩꯕꯟ ꯃꯤꯃꯤ ꯁꯤꯡꯖꯨꯁꯦ ꯃꯌꯥꯝꯅꯖꯨ ꯌꯥꯝꯅ ꯍꯥꯎꯋꯦ ꯍꯥꯏꯌꯦꯗꯅ ꯑꯣ ꯍꯣ ꯍꯣ ꯑꯣꯀꯦ ꯑꯗꯨꯒ ꯄ꯭ꯔꯥꯏꯁꯁꯦ ꯑꯗꯨꯝ ꯑꯦꯐꯣꯔꯗꯦꯕꯜ ꯑꯣꯏꯌꯦ ꯑꯩꯈꯣꯏꯒꯤ ꯄ꯭ꯔꯥꯏꯁꯁꯤ ꯂꯨꯄꯥ ꯌꯥꯡꯈꯩꯇꯪꯒ ꯄꯤꯔꯒ ꯑꯗꯨꯝ ꯄ꯭ꯂꯦꯠ ꯑꯃꯗ ꯑꯗꯨꯝ ꯄꯨꯜꯂꯞ ꯆꯥꯕ ꯌꯥꯏ ꯄꯣꯠꯇꯣ ꯌꯥꯏ ꯀꯥꯏꯅ ꯍꯥꯏꯌꯦꯕ ꯑ ꯌꯥꯝꯅꯁꯨ ꯍꯥꯎꯋꯦ ꯍꯥꯏꯌꯦ ꯑꯗꯨꯗꯤ ꯍꯌꯦꯡꯗꯣ ꯑꯃꯨꯛꯇꯪ ꯆꯥꯃꯤꯟꯅꯔꯨꯔꯁꯦ ꯑꯗꯨ ꯍꯥꯏꯒꯦ ꯇꯧꯕꯅꯦ ꯌꯥꯏꯌꯦ ꯑꯗꯨꯗꯤ ꯍꯌꯦꯡ ꯎꯅꯔꯁꯦ ꯊꯝꯖꯔꯒꯦ ꯍꯣ ꯍꯣꯏ